ꯑꯩꯁꯦ ꯀꯔꯤꯅꯣ ꯌꯨꯇꯦꯟꯁꯤꯜꯁ ꯀ꯭ꯂꯤꯟ ꯇꯧꯕꯁꯦ ꯑꯩꯒꯤ ꯚꯤꯝ ꯂꯤꯀ꯭ꯋꯤꯠꯇꯣ ꯌꯨꯖ ꯇꯧꯋꯦꯕ ꯃꯤ ꯏꯟꯗꯤꯌꯥ ꯁꯤꯗꯩꯗ ꯌꯥꯝꯅ ꯌꯥꯝ ꯀꯃꯟ ꯑꯣꯏꯕ ꯚꯤꯝ ꯑꯗꯨꯅ ꯁꯤꯖꯤꯟꯅꯩ ꯑꯗꯣ ꯋꯥꯁꯤꯡ ꯌꯨꯇꯦꯟꯁꯤꯜ ꯀꯣꯜ ꯂꯤꯛ ꯆꯥꯝꯕꯁꯦ ꯑꯩꯈꯣꯏ ꯔꯟꯅꯤꯡ ꯋꯥꯇꯔ ꯏꯁꯤꯡ ꯆꯦꯟꯕꯗ ꯇꯦꯞꯇ ꯏꯁꯤꯡ ꯆꯦꯟꯕꯗ ꯑꯗꯨ ꯅꯈꯣꯏꯗꯒꯤ ꯑꯩꯈꯣꯏꯒꯤ ꯏꯁꯥꯗꯒꯤ ꯀꯔꯤ ꯀꯔꯥ ꯑꯣꯏꯔꯁꯨ ꯂꯥꯏꯅꯥ ꯑꯣꯏꯔꯁꯨ ꯌꯨꯇꯦꯟꯁꯤꯜꯁꯦ ꯐꯖꯅ ꯚꯤꯝꯒꯨꯝꯕ ꯐꯖꯅ ꯆꯠꯇ꯭ꯔꯗꯤ ꯑꯩꯈꯣꯏꯁꯦ ꯆꯥꯔꯒ ꯑꯅꯥ ꯑꯌꯦꯛ ꯂꯥꯛꯀꯅꯤ ꯑꯗꯨꯒꯤ ꯑꯩꯒꯤ ꯑꯦꯛꯁꯄꯔꯤꯌꯦꯟꯁꯇ ꯂꯩꯕꯁꯤꯅ ꯇꯦꯞ ꯋꯥꯇꯔꯗꯒꯤ ꯌꯔꯤꯉꯩꯐꯥꯎꯕ ꯇꯦꯞ ꯋꯥꯇꯔꯗꯒꯤ ꯌꯨꯇꯦꯟꯁꯤꯜꯁ ꯅꯪꯒꯤ ꯄꯨꯈꯝ ꯅꯪꯒꯤ ꯀꯣꯜꯂꯤꯛꯁꯦ ꯆꯥꯃꯃꯣ ꯍꯥꯏꯅ ꯑꯩꯅ ꯍꯥꯏꯅꯤꯡꯉꯤ